ꯒꯦꯝꯁ ꯍꯥꯏꯔꯒꯗꯤ ꯏꯟꯗꯣꯔꯁ ꯒꯦꯝꯁ ꯑꯁꯤꯅ ꯑꯗꯨꯛꯀꯤ ꯃꯇꯤꯛ ꯅꯨꯡꯉꯥꯏꯕꯁꯨ ꯍꯦꯜꯂꯦ ꯃꯔꯛ ꯃꯔꯛꯇ ꯑꯥꯎꯠꯗꯣꯔꯁ ꯒꯦꯝꯅꯁꯨ ꯍꯦꯜꯂꯛꯏ ꯏꯟꯗꯣꯔꯁ ꯒꯦꯝꯁꯤꯡ ꯑꯁꯤꯗ ꯕꯦꯗꯃꯦꯟꯇꯜ ꯇꯦꯕꯜ ꯇꯦꯅꯤꯁ ꯀꯦꯔꯣꯝ ꯆꯦꯁ ꯑꯗꯨꯛꯀꯤ ꯃꯇꯤꯛ ꯌꯥꯝꯅ ꯁꯤꯡꯏ ꯑꯥꯎꯠꯗꯣꯔꯁ ꯒꯦꯝꯗꯅ ꯐꯨꯠꯕꯣꯜ ꯀ꯭ꯔꯦꯀꯦꯠꯁ

ꯍꯣꯛꯀꯤ ꯄꯣꯂꯣ ꯑꯗꯨꯛꯀꯤ ꯃꯇꯤꯛ ꯌꯥꯝꯅ ꯆꯪꯏ ꯃꯈꯣꯏ ꯑꯁꯤ ꯃꯈꯣꯏꯒꯤ ꯃꯤ ꯌꯥꯝꯕꯒꯤ ꯃꯇꯨꯡ ꯏꯟꯅ ꯑꯩꯈꯣꯏꯒꯤ ꯒꯦꯝ ꯑꯁꯤ ꯁꯥꯟꯅꯩ ꯑꯗꯨꯒ ꯒꯦꯝ ꯑꯁꯤ ꯑꯩꯅ ꯈꯟꯕꯗꯗꯤ ꯐꯨꯠꯕꯣꯜ ꯑꯁꯤꯅ ꯍꯦꯜꯂꯤ ꯐꯨꯠꯕꯣꯜ ꯑꯁꯤ ꯍꯛꯆꯥꯡꯗꯗꯤ ꯑꯗꯨꯛꯀꯤ ꯃꯇꯤꯛ ꯌꯥꯝꯅ ꯀꯥꯟꯅꯩ ꯃꯈꯣꯏ ꯑꯁꯤꯅ ꯑꯩꯈꯣꯏꯒꯤ ꯐꯤꯖꯤꯀꯦꯜ ꯃꯥꯏꯟ ꯑꯗꯒꯤ ꯍꯛꯆꯥꯡ ꯅꯨꯡ ꯀꯟꯈꯠꯍꯜꯂꯤ ꯑꯗꯨꯒ ꯑꯩꯈꯣꯏꯒꯤ ꯄ꯭ꯔꯖꯦꯟꯁ ꯑꯣꯐ ꯃꯥꯏꯟꯁꯨ ꯍꯦꯟꯒꯠꯍꯜꯂꯤ ꯐꯨꯠꯕꯣꯜ ꯑꯁꯤ ꯑꯗꯨꯒ ꯏꯟꯗꯣꯔꯁ ꯒꯦꯝꯁ ꯑꯁꯤꯅ ꯑꯩꯈꯣꯏꯒꯤ ꯀ꯭ꯋꯥꯂꯤꯇꯤ ꯍꯦꯜꯂꯤ ꯑꯥꯎꯠꯗꯣꯔꯁꯇꯒꯤꯗꯤ